ꯍꯜꯂꯣ ꯅꯪ ꯇꯥꯔꯦ ꯇꯥꯔꯦ ꯇꯥꯔꯕ꯭ꯔꯣ ꯅꯪꯉꯣꯟꯗ ꯍꯧꯖꯤꯛ ꯀꯔꯤ ꯍꯤꯗꯥꯛ ꯀꯔꯤ ꯀꯔꯤ ꯂꯩꯒꯦ ꯄꯦꯔꯥꯁꯤꯇꯥꯃꯣꯜꯒ ꯍꯧꯖꯤꯛ

ꯁꯦꯠ ꯄꯦꯔꯥꯁꯤꯇꯃꯣꯜ ꯁꯦꯠꯇ ꯀꯌꯥꯒ ꯄꯤꯕ꯭ꯔꯥ ꯄꯦꯔꯥꯁꯤꯇꯥꯃꯣꯜ ꯕꯣꯛꯁꯇꯥ ꯀꯌꯥ ꯀꯌꯥꯗ ꯄꯤꯒꯦ ꯇꯔꯦꯠ ꯀꯣ ꯑꯗꯨꯨ ꯃꯥꯒꯤ ꯂꯩꯇꯕ꯭ꯔꯥ ꯄꯔꯁꯦꯟꯇꯦꯁ ꯀꯌꯥ ꯂꯩꯒꯦ ꯑꯗꯨ ꯑꯩ ꯍꯌꯦꯡ ꯂꯧꯕ ꯂꯥꯛꯀꯦ ꯀꯣ ꯄꯦꯔꯥꯁꯤꯇꯃꯣꯜ ꯑꯗꯨꯒ ꯑꯇꯣꯞꯄꯗꯤ ꯃꯦꯇ꯭ꯔꯣꯟꯗꯤ ꯃꯦꯇ꯭ꯔꯣꯟ ꯄꯤꯕ ꯉꯝꯒꯗ꯭ꯔꯥ ꯑꯗꯣ ꯑꯗꯨꯗꯤ ꯗꯤꯁꯀꯥꯎꯟꯇꯤ ꯂꯩꯇꯦꯀꯣ ꯑꯇꯣꯞꯄ ꯑꯇꯣꯞꯄ ꯀꯔꯤ ꯀꯔꯥ ꯑꯔꯦꯜ ꯑꯔꯦꯜ ꯒ꯭ꯂꯤꯠꯁꯇꯤ ꯑꯥꯏꯕꯤ ꯑꯥꯏꯕ ꯁꯦꯠ ꯑꯥꯏꯕꯤ ꯁꯦꯠ ꯑꯥꯏꯕꯤ ꯁꯦꯠ ꯑꯥꯏꯕꯤ ꯁꯦꯠꯁꯨ ꯂꯩꯕ꯭ꯔꯣ ꯂꯩꯑꯦ ꯀꯣ ꯑꯗꯨ ꯀꯌꯥ ꯀꯌꯥꯒꯨꯝꯕꯅ ꯁꯥꯒꯦꯔꯥ ꯃꯃꯜꯗꯣ ꯈꯔ ꯗꯤꯁꯀꯥꯎꯟꯗꯣ ꯄꯔꯁꯦꯟꯇꯦꯁꯁꯦ ꯀꯌꯥ ꯀꯌꯥ ꯂꯩꯕ꯭ꯔꯥ ꯑꯃꯨꯔꯛ ꯍꯥꯏꯕꯤꯌꯣ ꯑꯗꯣ ꯑꯥꯏꯕꯤꯁꯦꯠꯇꯨ ꯀꯌꯥꯗ ꯂꯩꯕ꯭ꯔꯥ ꯇꯨꯌꯦꯟꯇꯤ ꯄꯔꯁ ꯀꯣ ꯑꯠꯁꯥ ꯑꯗꯨꯒ ꯑꯩ ꯀꯦꯅꯨꯂꯥꯁꯨ ꯂꯧꯕ ꯀꯦꯅꯨꯂꯥꯁꯨ ꯀꯦꯅꯨꯂꯥꯒ ꯄꯦꯔꯥꯁꯤꯇꯥꯃꯣꯜꯒ ꯃꯦꯇ꯭ꯔꯣꯟ ꯑꯗꯨꯒ ꯑꯥꯏꯕꯤ ꯁꯦꯠ ꯑꯗꯣ ꯍꯌꯦꯡ ꯅꯠꯇꯔꯒ ꯍꯪꯆꯤꯠ ꯂꯥꯛꯑꯒ ꯂꯧꯒꯦ ꯀꯣ ꯄꯨꯡ ꯇꯔꯥ ꯑꯗꯨꯋꯥꯏꯗ ꯂꯥꯛꯀꯦ ꯑꯩꯏ ꯊꯝꯃꯦ ꯀꯣ